ꯂꯦꯡꯒꯣꯏꯖ ꯆꯟꯈ꯭ꯔꯕ ꯑꯩꯈꯣꯏꯒꯤ ꯃꯅꯤꯄꯨꯔꯤ ꯂꯣꯜ ꯑꯁꯤ ꯑꯩꯈꯣꯏꯗ ꯀꯥꯟꯅꯕ ꯌꯥꯝ ꯐꯪꯍꯜꯂꯤ ꯁꯣꯁꯦꯜ ꯃꯦꯗꯤꯌꯥ ꯑꯃꯁꯨꯡ ꯄ꯭ꯔꯤꯟ ꯑꯦꯂꯦꯛꯇ꯭ꯔꯣꯅꯤꯛꯁꯇꯁꯨ ꯑꯩꯈꯣꯏꯕꯨ ꯌꯥꯝꯅ ꯈꯨꯗꯣꯡꯆꯥꯕ ꯑꯩꯈꯣꯏꯅ ꯊꯦꯡꯅꯖꯔꯤ ꯃꯗꯨꯗꯤ ꯏꯁꯝ ꯁꯝꯅ ꯍꯥꯏꯕꯗ ꯑꯩꯈꯣꯏꯒꯤ ꯑꯦꯂꯦꯛꯇ꯭ꯔꯣꯅꯤꯛ ꯄ꯭ꯔꯤꯟ ꯃꯦꯗꯤꯌꯥꯅꯁꯨ ꯑꯩꯈꯣꯏꯒꯤ ꯑꯩꯈꯣꯏꯒꯤ ꯃꯅꯤꯄꯨꯔꯤ ꯂꯣꯜ ꯑꯁꯤ ꯑꯩꯈꯣꯏꯒꯤ ꯎꯠꯄꯤꯔꯛꯄ ꯃꯇꯝꯗ ꯑꯩꯈꯣꯏꯅꯁꯨ ꯅꯣꯂꯦꯖ ꯂꯩꯔꯕ ꯑꯩꯈꯣꯏꯒꯤ ꯂꯥꯏꯔꯤꯛ ꯇꯝꯃꯤꯕ ꯑꯉꯥꯡꯁꯤꯡꯁꯨ ꯄꯥꯔꯒ ꯈꯣꯠꯂꯒ ꯑꯗꯨꯗꯒꯤ ꯀꯥꯟꯅꯕ ꯐꯪꯉꯤ ꯑꯃꯁꯨꯡ ꯑꯩꯈꯣꯏꯒꯤ ꯑꯩꯠ ꯁꯦꯗꯨꯜꯒꯤ ꯃꯅꯨꯡꯗ ꯂꯦꯡꯒꯣꯏꯖ ꯑꯁꯤ ꯆꯟꯈ꯭ꯔꯕꯅꯤꯅ ꯑꯩꯈꯣꯏꯒꯤ ꯏꯁꯝ ꯁꯝꯅ ꯑꯩꯈꯣꯏꯒꯤ ꯍꯟꯗꯛ ꯑꯩꯈꯣꯏꯒꯤ ꯂꯣꯛ ꯁꯕꯥ ꯑꯦꯂꯦꯛꯁꯟꯒꯤ ꯋꯥꯁꯛ ꯂꯧꯕ ꯑꯗꯨꯒꯨꯝꯕ ꯑꯦꯝ ꯄꯤ ꯁꯤꯡꯅꯁꯨ ꯑꯩꯈꯣꯏꯒꯤ ꯑꯦꯝ ꯄꯤ ꯑꯩꯈꯣꯏꯒꯤ ꯃꯤꯍꯨꯠꯇꯨꯅꯁꯨ ꯑꯩꯈꯣꯏꯒꯤ ꯃꯅꯤꯄꯨꯔꯤ ꯂꯣꯜꯗ ꯋꯥꯁꯛ ꯑꯁꯤ ꯂꯧꯈꯤ ꯑꯦꯂꯦꯛꯇ꯭ꯔꯣꯅꯤꯛ ꯃꯦꯗꯤꯌꯥꯒꯤ ꯈꯨꯠꯊꯥꯡꯗ ꯑꯩꯈꯣꯏ ꯎꯕ ꯐꯪꯖꯩ ꯑꯗꯨꯒ ꯑꯩꯈꯣꯏꯒꯤ ꯏꯁꯀ꯭ꯔꯤꯞ ꯑꯁꯤ ꯑꯩꯈꯣꯏꯒꯤ ꯃꯐꯝ ꯃꯐꯝꯗ ꯑꯩꯈꯣꯏꯒꯤ ꯄꯣꯁꯇꯔꯗ ꯑꯩꯈꯣꯏꯒꯤ ꯑꯩꯈꯣꯏꯒꯤ ꯏꯃꯨꯡꯗ ꯑꯩꯈꯣꯏꯒꯤ ꯈꯨꯡꯒꯪꯗ ꯑꯩꯈꯣꯏꯒꯤ ꯊꯥꯔꯒ ꯑꯩꯈꯣꯏꯅꯁꯨ ꯑꯩꯈꯣꯏꯅ ꯈꯨꯗꯣꯡꯆꯥꯕ ꯑꯩꯈꯣꯏꯒꯤ ꯏꯁꯀ꯭ꯔꯤꯞ ꯑꯁꯤꯒꯤ ꯍꯧꯖꯤꯛ ꯍꯧꯖꯤꯛꯁꯨ ꯑꯩꯈꯣꯏ ꯐꯪꯉꯤ ꯑꯗꯨꯒ ꯀꯥꯟꯅꯕꯁꯨ ꯌꯥꯝ ꯄꯤ ꯑꯩꯈꯣꯏꯒꯤ ꯃꯅꯤꯄꯨꯔꯤ ꯂꯣꯜꯁꯤ ꯑꯩꯈꯣꯏꯅ ꯀꯅꯥꯒꯨꯝꯕꯅ ꯑꯩꯈꯣꯏꯒꯤ ꯂꯦꯡꯒꯣꯏꯖꯀꯤ ꯃꯇꯥꯡꯗꯁꯨ ꯑꯩꯈꯣꯏꯒꯤ ꯂꯥꯏꯔꯤꯛ ꯐꯣꯡꯗꯅ ꯑꯩꯈꯣꯏꯒꯤ ꯌꯥꯝꯅ ꯂꯩ ꯑꯩꯈꯣꯏꯒꯤ ꯍꯤꯁꯇ꯭ꯔꯤꯒꯤ ꯑꯣꯏꯕ ꯑꯩꯈꯣꯏꯒꯤ ꯄꯨꯋꯥꯔꯤꯒꯤ ꯑꯣꯏꯕ ꯑꯩꯈꯣꯏꯒꯤ ꯃꯅꯤꯄꯨꯔꯤꯒꯤ ꯏꯁꯀ꯭ꯔꯤꯞꯇ ꯕꯦꯡꯒꯥꯂꯤ ꯏꯁꯀꯔꯤꯞꯇ ꯑꯩꯈꯣꯏꯒꯤ ꯂꯩ ꯑꯩꯈꯣꯏꯅ ꯑꯩꯈꯣꯏꯒꯤ ꯂꯥꯏꯕꯦꯔꯤꯒꯤ ꯊꯥꯛꯇ ꯐꯥꯎ ꯑꯩꯈꯣꯏꯅ ꯃꯅꯤꯄꯨꯔꯒꯤ ꯂꯣꯜꯗ ꯑꯩꯈꯣꯏꯅ ꯆꯠꯂꯒ ꯂꯥꯏꯔꯤꯛ ꯑꯁꯤ ꯑꯩꯈꯣꯏꯅ ꯈꯨꯗꯣꯡꯆꯥꯕ ꯄꯥꯕ ꯐꯥꯎꯕ ꯐꯪꯉꯤ ꯑꯗꯨꯒ ꯍꯧꯖꯤꯛ ꯍꯧꯖꯤꯛ ꯑꯩꯈꯣꯏꯒꯤ ꯂꯩꯔꯤꯕ ꯑꯍꯟꯁꯤꯡꯁꯨ ꯃꯅꯤꯄꯨꯔꯤ ꯂꯣꯜꯗ ꯈꯕꯔ ꯄꯥꯗꯅ ꯑꯦꯂꯦꯛꯇ꯭ꯔꯣꯅꯤꯛ ꯃꯦꯗꯤꯌꯥ ꯅ꯭ꯌꯨꯁ ꯈꯕꯔ ꯑꯩꯈꯣꯏꯒꯤ ꯔꯦꯗꯤꯑꯣ ꯂꯣꯏꯅ ꯑꯩꯈꯣꯏ ꯇꯥꯍꯟꯕ ꯐꯪꯖꯔꯤ